ꯑꯥ ꯈꯣꯡꯎꯞ ꯑꯝꯇ ꯌꯦꯡꯒꯦꯕ ꯅꯥꯏꯛꯀꯤꯒꯤ ꯀꯩꯅꯣꯗꯣ ꯖꯣꯔꯗꯥꯟꯗꯣ

ꯑꯥ ꯑꯗꯨ ꯇꯣꯛꯑꯣꯅꯦ ꯑꯗꯨ ꯑꯣꯏꯔꯒꯅ ꯀꯩꯅꯣ ꯑꯣꯏꯅ ꯌꯦꯡꯉꯒꯦ ꯑꯗꯨꯗꯤ ꯑꯥ ꯅꯥꯏꯀꯤ ꯕꯨꯠ ꯀꯩꯅꯣꯗꯣ ꯀꯩꯕ ꯀꯣꯟꯕꯔꯁ ꯑꯣꯏꯅ ꯌꯦꯡꯂꯒꯦ ꯑꯥ ꯌꯨ ꯀꯦ ꯑꯩꯠ ꯑꯣꯏꯗꯣꯏꯅꯦ

ꯀꯛꯁꯜꯂꯣ ꯕꯟꯗ ꯅꯥꯏꯟ ꯑꯥ ꯄ꯭ꯔꯤꯟꯗꯣ ꯑꯥ ꯈꯤꯇꯪ ꯗꯥꯛ ꯑꯣꯏꯕꯗꯨ ꯑꯣꯏꯅ ꯌꯦꯡꯒꯦ

ꯑꯣꯗꯔ ꯇꯧꯕꯗ ꯅꯨꯃꯤꯠ ꯀꯌꯥ ꯆꯪꯗꯣꯏꯅꯣ ꯎꯝ ꯑꯗꯨꯗꯤ ꯑꯣꯗꯔ ꯑꯗꯨꯝ ꯇꯧꯔꯁꯤꯅꯦ ꯑꯗꯨ ꯇꯧꯔ ꯀꯥꯟꯗ ꯌꯨ ꯀꯦ ꯑꯩꯠ ꯅꯠꯇ꯭ꯔꯒ ꯅꯥꯏꯟꯗ ꯑꯣꯏꯅ ꯂꯧꯒꯦꯕ

ꯍꯣꯏ ꯐꯣꯔ ꯊꯥꯎꯖꯟ ꯐꯥꯏꯕ ꯍꯟꯗ꯭ꯔꯦꯗꯀꯤꯗ ꯑꯣꯏ ꯇꯧ ꯑꯗꯩ ꯍꯦꯟ ꯇꯥꯡꯕꯗꯤ ꯂꯩꯇ꯭ꯔꯕꯣ

ꯎꯝ ꯍꯣꯏꯅꯦ ꯑꯗꯨ ꯇꯧꯔꯁꯤꯅꯦ ꯎꯝ ꯂꯤꯃꯤꯇꯦꯠ ꯏꯗꯤꯁꯟ ꯑꯣꯏꯅ ꯇꯧꯁꯦ ꯎꯝ ꯑꯥ ꯍꯣꯏ ꯗꯤꯁꯀꯥꯎꯟ ꯇꯧꯕꯤꯔꯣꯅꯦ ꯑꯥ ꯑꯩꯒꯤ ꯃꯤꯡ ꯅꯤꯡꯊꯧꯖꯝ ꯗꯦꯕꯔꯥꯖ ꯂꯩꯐꯝꯅ ꯀꯥꯡꯄꯣꯛꯄꯤ ꯋꯥꯔꯠ ꯅꯝꯕꯔ ꯁꯕꯦꯟ ꯑꯣꯏꯗꯣꯏꯕ ꯃꯤꯡꯗꯣ ꯗꯦꯕꯔꯥꯖ ꯅꯤꯡꯊꯧꯖꯝ

ꯍꯣꯏ ꯗꯤꯄꯣꯖꯤꯠ ꯊꯝꯗꯣꯏꯅꯤ

ꯎꯝ

ꯍꯣꯏ ꯌꯥꯏꯅꯦ ꯌꯦꯡꯁꯤꯅꯦ ꯅꯥꯏꯛꯀꯤ ꯖꯣꯔꯗꯥꯟ ꯏꯌꯥꯔꯗꯣ

ꯑꯗꯨ ꯅꯠꯇꯕꯤꯗ ꯍ꯭ꯋꯥꯏꯠ ꯃꯆꯨꯒꯤꯗꯣ ꯑꯣꯏꯅ ꯍ꯭ꯋꯥꯏꯠ ꯃꯆꯨꯒꯤꯗꯣ ꯑꯣꯏꯅ ꯂꯧꯒꯦ ꯏꯌꯥꯔꯗꯣ ꯍꯣꯏ ꯑꯗꯨꯝ ꯆꯞ ꯃꯥꯟꯅꯗꯣꯏꯅꯤ

ꯑꯗꯨꯁꯨ ꯗꯤꯂꯤꯕꯔꯤ ꯇꯧꯕꯗꯤ ꯌꯥꯔꯣꯏꯗ꯭ꯔꯣ ꯑꯗꯨ ꯗꯤꯂꯤꯕꯔꯤ ꯇꯧꯕ ꯌꯥꯗꯕ꯭ꯔꯣ ꯍꯧꯖꯤꯛ ꯑꯗꯨꯝ ꯑꯣꯗꯔ ꯇꯧꯕꯤꯔꯣꯅꯦ ꯍꯣꯏ ꯊꯦꯡ ꯌꯨ ꯊꯦꯡ ꯌꯨ